ꯊꯣꯏꯕꯤ ꯑꯩꯁꯦ ꯃꯥꯃꯥꯑꯥꯔꯠ ꯀꯝꯄꯅꯤꯒꯤ ꯐꯦꯁꯋꯥꯁ ꯑꯃ ꯁꯤꯖꯤꯟꯅꯩꯕ ꯃꯤꯅ ꯇꯥꯛꯂꯛꯇꯅ ꯑꯗꯨꯒꯤ ꯐꯦꯁꯋꯥꯁꯇꯣ ꯁꯤꯖꯤꯟꯅꯔꯨꯕꯗꯩ ꯃꯥꯏꯁꯦ ꯎꯔꯤꯡꯒꯤ ꯎꯔꯤꯡ ꯉꯥꯛꯇ ꯉꯥꯏꯈꯔꯦ ꯎꯔꯤꯡꯒꯤ ꯗꯥꯛ ꯉꯥꯛꯇ ꯉꯥꯏꯔꯦ ꯃꯥꯏꯁꯦ ꯑꯗꯨꯅ ꯅꯪ ꯃꯥꯃꯥꯑꯥꯔꯠ ꯀꯝꯄꯅꯤꯒꯤ ꯐꯦꯁꯋꯥꯁ ꯃꯥꯃꯥꯑꯥꯔꯠ ꯀꯝꯄꯅꯤꯒꯤ ꯄꯣꯠ ꯆꯩ ꯑꯃꯇ ꯂꯩꯔꯒ ꯁꯤꯖꯤꯟꯅꯔꯨꯅꯨꯀꯣ ꯅꯃꯥꯏ ꯁꯣꯛꯆꯅꯤ ꯍꯧꯖꯤꯛ ꯑꯩꯒꯤ ꯃꯥꯏꯁꯦ ꯑꯗꯨꯒꯤ ꯀꯝꯄꯅꯤꯒꯤ ꯄꯣꯠꯇꯣ ꯁꯤꯖꯤꯟꯅꯔꯨꯕꯗꯒꯤꯅꯦ ꯎꯔꯤꯡꯒꯤ ꯎꯔꯤꯡ ꯉꯥꯛꯇ ꯉꯥꯏꯔꯦ ꯃꯥꯏꯁꯦ ꯑꯃꯇ ꯂꯧ ꯌꯥꯗ꯭ꯔꯦꯉꯣ